ꯑꯩꯅ ꯔꯦꯗꯤꯑꯣ ꯄꯥꯎ ꯇꯥꯕ ꯄꯥꯝꯖꯩ ꯃꯔꯝꯗꯤ ꯃꯇꯝ ꯃꯇꯝꯒꯤ ꯑꯣꯏꯕ ꯑꯞꯗꯦꯠ ꯑꯣꯏꯕ ꯄꯥꯎ ꯑꯩꯈꯣꯏꯅ ꯈꯪꯕ ꯉꯝꯗꯕꯗꯣ ꯄꯥꯎ ꯄꯥꯎ ꯇꯥꯕꯗ ꯂꯣꯏꯅ ꯈꯪꯕ ꯉꯝꯃꯤ ꯑꯗꯨꯒ ꯄꯥꯎ ꯅꯠꯇꯕ ꯑꯇꯣꯞꯄ ꯆꯦꯅꯦꯜꯁꯤꯡꯁꯨ ꯑꯗꯨꯃꯛ ꯇꯥꯖꯩ ꯑꯇꯣꯞꯄ ꯑꯩꯅ ꯄꯥꯝꯖꯕ ꯆꯦꯅꯦꯜ ꯁꯤꯡ ꯍꯥꯏꯔꯒꯗꯤ ꯂꯤꯂꯥꯒꯨꯝꯕ ꯏꯁꯩꯒꯨꯝꯕ ꯂꯥꯛꯄ ꯃꯇꯝ ꯑꯗꯨꯒ ꯃꯍꯥꯚꯥꯔꯠ ꯑꯌꯥꯝꯕꯅ ꯇꯥꯖꯩ ꯑꯗꯨꯒ ꯑꯩꯅ ꯇꯥꯅꯤꯡꯅ ꯉꯥꯏꯕ ꯍꯥꯏꯔꯒꯅ ꯊꯦꯡꯂꯛꯑꯀꯥꯟꯗ ꯑꯩꯈꯣꯏꯒꯤ ꯏꯁꯩ ꯊꯥꯔꯛꯄꯗꯣ ꯏꯁꯩ ꯇꯥꯅꯤꯡꯕꯒꯤ ꯌꯥꯝꯅ ꯋꯥꯅ ꯉꯥꯏꯖꯕꯗꯣ ꯑꯗꯨ ꯑꯗꯨꯃꯥꯏꯅ ꯉꯥꯏꯕ ꯌꯥꯎꯋꯦ